ꯑꯩꯅ ꯀꯥ ꯍꯦꯟꯅ ꯄꯥꯝꯖꯕ ꯕꯦꯡꯀꯤꯡꯒꯤ ꯁꯤꯁꯇꯦꯝ ꯑꯁꯤ ꯏꯅꯇꯔꯅꯦꯠꯅꯤ ꯏꯟꯇꯦꯔꯅꯦꯠ ꯗꯤꯖꯤꯇꯦꯜ ꯑꯣꯏꯕ ꯑꯁꯤꯅꯤ ꯃꯔꯝꯗꯤ ꯍꯥꯏꯔꯤꯕ ꯏꯟꯇꯔꯅꯦꯠ ꯑꯩꯈꯣꯏꯒꯤ ꯗꯤꯖꯤꯇꯦꯜ ꯑꯣꯏꯕ ꯑꯁꯤꯅ ꯏꯟꯇꯔꯅꯦꯠꯀꯤ ꯑꯣꯏꯕ ꯑꯁꯤꯅ ꯑꯩꯈꯣꯏꯗ ꯃꯇꯝ ꯃꯥꯡꯍꯟꯗꯦ ꯑꯩꯈꯣꯏꯒꯤ ꯆꯠꯀꯗꯕ ꯚꯔꯥ ꯄꯩꯁꯥ ꯍꯟꯊꯍꯜꯂꯤ ꯃꯁꯤꯇꯁꯨ ꯅꯠꯇꯅ ꯏꯟꯚꯥꯏꯔꯣꯟꯃꯦꯟꯗ ꯑꯦꯐꯦꯛꯁꯟ ꯇꯧꯒꯗꯕ ꯑꯩꯈꯣꯏꯒꯤ ꯃꯣꯠꯍꯟꯒꯗꯕ ꯀꯌꯥꯗꯒꯤ ꯉꯥꯛꯊꯣꯛꯄ ꯉꯝꯃꯤ ꯍꯥꯏꯔꯤꯕ ꯏꯟꯇꯔꯅꯦꯠꯀꯤ ꯕꯦꯡꯀꯤꯡ ꯁꯤꯁꯇꯦꯝ ꯑꯁꯤꯅ ꯌꯥꯝꯅ ꯑꯦꯗꯚꯥꯟꯇꯦꯁ ꯑꯣꯏ ꯃꯔꯝꯗꯤ ꯃꯁꯤ ꯑꯩꯈꯣꯏꯅ ꯄꯩꯁꯥ ꯄꯣꯛꯀꯦꯠꯇ ꯄꯩꯁꯥ ꯍꯥꯞꯇ꯭ꯔꯒꯁꯨ ꯑꯩꯈꯣꯏꯅ ꯐꯣꯟꯗ ꯑꯗꯨꯝ ꯌꯥꯎꯕ ꯃꯔꯝꯅ ꯃꯁꯤꯁꯤꯅ ꯌꯥꯝꯅ ꯑꯩꯈꯣꯏꯗ ꯈꯨꯗꯣꯡꯆꯥꯕ ꯍꯦꯜꯍꯜꯂꯤ ꯍꯥꯏꯔꯤꯕ ꯃꯔꯝ ꯑꯁꯤꯅ ꯑꯩꯅ ꯏꯟꯇꯔꯅꯦꯠꯀꯤ ꯑꯣꯏꯕ ꯕꯦꯡꯀꯤꯡ ꯁꯤꯁꯇꯦꯝ ꯑꯁꯤ ꯌꯥꯝꯅ ꯄꯥꯝꯖꯩ ꯑꯃꯁꯨꯡ ꯐꯦꯁ ꯇꯨ ꯐꯦꯁ ꯑꯣꯏꯕ ꯕꯦꯡꯀꯤꯡ ꯁꯤꯁꯇꯦꯝ ꯑꯁꯤ ꯌꯥꯝꯅ ꯑꯩꯈꯣꯏꯗ ꯑꯋꯥꯕ ꯃꯥꯏꯌꯣꯛꯅꯩ ꯀꯔꯤꯒꯨꯝꯕ ꯈꯨꯗꯣꯡ ꯀꯔꯤꯒꯨꯝꯕ ꯃꯇꯝꯗ ꯈꯨꯗꯣꯡꯆꯥꯗꯕ ꯃꯥꯏꯌꯣꯛꯅꯩ ꯍꯥꯏꯕꯗꯤ ꯑꯩꯈꯣꯏꯅ ꯐꯦꯁ ꯇꯨ ꯐꯦꯁ ꯑꯣꯏꯕ ꯕꯦꯡꯀꯤꯡ ꯁꯤꯁꯇꯦꯝ ꯑꯁꯤ ꯑꯩꯈꯣꯏꯅ ꯕꯦꯡ ꯑꯃꯗ ꯆꯠꯂꯒ ꯄꯩꯁꯥ ꯇ꯭ꯔꯥꯟꯖꯦꯛꯁꯟ ꯇꯧꯕ ꯃꯇꯝꯗ ꯑꯩꯈꯣꯏꯅ ꯃꯇꯝ ꯌꯥꯝꯅ ꯆꯪꯏ ꯑꯩꯈꯣꯏꯒꯤ ꯍꯛꯆꯥꯡꯗ ꯑꯋꯥꯕ ꯃꯇꯝ ꯌꯥꯝꯅ ꯆꯪꯕ ꯑꯗꯒꯤ ꯑꯩꯈꯣꯏꯒꯤ ꯆꯠꯊꯣꯛ ꯆꯠꯁꯤꯟꯒꯤ ꯇ꯭ꯔꯥꯟꯄꯣꯔꯇꯦꯁꯟꯒꯤ ꯑꯣꯏꯕ ꯁꯦꯜ ꯊꯨꯝ ꯑꯩꯈꯣꯏ ꯑꯣꯚꯔꯍꯦꯠꯁ ꯌꯥꯝ ꯆꯪꯕ ꯃꯔꯝꯅ ꯃꯁꯤ ꯈꯨꯗꯣꯡ ꯃꯁꯤꯁꯤꯅ ꯃꯔꯝ ꯑꯣꯏꯔꯒ ꯈꯨꯗꯣꯡꯆꯥꯍꯟꯗꯦ ꯃꯔꯝ ꯑꯁꯤꯅ ꯏꯟꯇꯔꯅꯦꯠꯀꯤ ꯑꯣꯏꯕ ꯕꯦꯡꯀꯤꯡ ꯁꯤꯁꯇꯦꯝ ꯑꯁꯤꯅ ꯌꯥꯝꯅ ꯍꯦꯟꯅ ꯀꯥꯅꯩ ꯃꯔꯝ ꯑꯁꯤꯅ ꯉꯁꯤꯒꯤ ꯁꯃꯥꯖ ꯑꯁꯤꯗ ꯗꯤꯖꯤꯇꯦꯂꯥꯏꯖ ꯑꯣꯏꯔꯕ ꯗꯤꯖꯤꯇꯦꯜꯒꯤ ꯏꯟꯇꯔꯅꯦꯠꯀꯤ ꯑꯣꯏꯔꯕ ꯕꯦꯡꯀꯤꯡ ꯁꯤꯁꯇꯦꯝ ꯑꯁꯤ ꯑꯁꯨꯝ ꯑꯁꯨꯝ ꯅꯣꯡꯃꯒꯤ ꯏꯁꯤꯡ ꯏꯆꯥꯎꯒꯨꯝꯅ ꯁꯤꯖꯤꯟꯅꯕ ꯍꯦꯟꯒꯠꯂꯛꯂꯤ ꯃꯔꯝ ꯑꯁꯤꯅ ꯍꯥꯏꯔꯤꯕ ꯃꯔꯝꯁꯤꯡ ꯑꯁꯤꯅ ꯑꯩꯍꯥꯛꯅ ꯏꯟꯇꯔꯅꯦꯠꯀꯤ ꯑꯣꯏꯕ ꯕꯦꯡꯀꯤꯡ ꯁꯤꯁꯇꯦꯝ ꯑꯁꯤ ꯃꯇꯝ ꯄꯨꯝꯕꯗ ꯄꯥꯝꯂꯤꯕꯅꯤ